ꯑꯩꯅ ꯊꯕꯛ ꯆꯠꯄ ꯃꯇꯝꯗ ꯏꯃꯥꯟꯅꯕꯁꯤꯡꯒ ꯆꯠꯄ ꯄꯥꯝꯃꯤ ꯃꯔꯝꯗꯤ ꯏꯃꯥꯟꯅꯕꯁꯤꯡꯒ ꯆꯠꯂꯕꯗꯤ ꯊꯕꯛ ꯑꯗꯨ ꯌꯥꯝ ꯊꯨꯅꯁꯨ ꯑꯣꯏ ꯀꯣꯏꯕ ꯆꯠꯄ ꯂꯥꯡꯕ ꯃꯌꯥꯝ ꯑꯃꯁꯨ ꯑꯗꯨꯝ ꯌꯥꯏ ꯑꯗꯒꯤ ꯊꯕꯛ ꯑꯃ ꯆꯠꯄ ꯃꯇꯝꯗ ꯃꯣꯏꯗꯤ ꯌꯥꯝ ꯊꯨꯅ ꯊꯨꯅꯁꯨ ꯂꯣꯏꯁꯤꯜꯂꯤ ꯑꯗꯨꯅ ꯏꯃꯥꯟꯅꯕꯁꯤꯡꯒ ꯊꯦꯡꯉꯕ ꯈꯣꯠꯂꯕ ꯀ ꯇꯧꯔ ꯃꯌꯥꯝ ꯇꯧꯔꯒꯁꯨ ꯕꯦꯔꯥ ꯀꯥꯅꯗꯦ ꯑꯗꯨꯅ ꯏꯃꯥꯟꯅꯕꯁꯤꯡꯒ ꯀꯣꯏꯕ ꯆꯠꯄ ꯌꯥꯝ ꯄꯥꯝꯃꯤ ꯑꯗꯨꯅ ꯏꯃꯥꯟꯅꯕꯁꯤꯡꯒ ꯆꯠꯂꯗꯤ ꯂꯥꯏꯕ꯭ꯔꯦꯔꯤ ꯆꯠꯂꯁꯨ ꯑꯃ ꯆꯠꯂꯁꯨ ꯍꯥꯏꯗꯤ ꯐ꯭ꯔꯦꯟ ꯉꯥꯛꯇ ꯑꯣꯏꯕꯅꯤꯅ ꯗꯣꯡ ꯗꯣꯡ ꯉꯥꯡꯅꯗꯅ ꯂꯩ ꯑꯔꯩ ꯂꯩꯇ ꯃꯌꯥꯝ ꯑꯃ ꯑꯗꯨꯝ ꯍꯥꯏꯅꯔꯒ ꯑꯗꯨꯝ ꯆꯠꯃꯤꯟꯅꯩ ꯈꯣꯠꯃꯤꯟꯅꯩ ꯃꯥꯒꯤꯁꯨ ꯀꯩꯅꯣ ꯇꯧꯔꯁꯨ ꯑꯩꯒꯤ ꯆꯠꯃꯤꯟꯅꯕ ꯅꯠꯇ꯭ꯔꯁꯨ ꯑꯗꯨꯅ ꯑꯗꯨꯝ ꯏꯃꯥꯟꯅꯕꯒ ꯆꯠꯄꯗꯤ ꯌꯥꯝ ꯅꯨꯡꯉꯥꯏ ꯏꯃꯥꯟꯅꯕꯒ ꯑꯗꯨꯝ ꯀꯣꯏꯕ ꯆꯠꯃꯤꯟꯅꯩ